ꯍꯜꯂꯣ ꯑꯩ ꯀꯁꯇꯃꯔꯅꯦ ꯁꯨꯁ ꯀꯔꯤ ꯀꯔꯤ ꯌꯣꯟꯕ꯭ꯔꯥ ꯅꯣꯏꯗ

ꯁ꯭ꯀꯨꯜ ꯁꯨꯁ ꯑꯉꯥꯡꯒꯤ ꯂꯧꯒꯦ ꯆꯍꯤ ꯇꯔꯥ

ꯍꯣꯏ ꯍꯣꯏ ꯌꯥꯏ ꯕ꯭ꯂꯦꯛ ꯂꯤꯕꯔꯇꯤꯅ ꯑꯇꯣꯞꯄꯁꯨ ꯂꯧꯒꯦ ꯑꯦꯡꯀꯜ ꯕꯨꯠ

ꯑꯗꯣ ꯑꯦꯡꯀꯜ ꯕꯨꯠ ꯋꯥꯏꯠ ꯀꯂꯔꯅ ꯄꯥꯝꯃꯦ ꯑꯗꯣ ꯑꯦꯡꯀꯜ ꯕꯨꯠꯇꯣ ꯐ꯭ꯂꯦꯠ ꯇꯧꯕ꯭ꯔꯥ ꯀꯔꯝ ꯇꯧꯕ꯭ꯔꯥ ꯐꯔꯦ ꯑꯗꯨꯗꯤ

ꯑꯣ ꯑꯦꯡꯀꯜ ꯕꯨꯠꯀꯤꯗꯣ ꯑꯥ ꯑꯗꯣ ꯑꯦꯡꯀꯜ ꯕꯨꯠꯀꯤꯗꯣ ꯎꯝ ꯍꯣꯝ ꯗꯤꯂꯤꯕꯔꯤ ꯇꯧꯕꯤꯎ ꯎꯝ ꯎꯝ ꯍꯣꯏ ꯍꯣꯏ

ꯑꯗꯣ ꯑꯦꯡꯀꯜ ꯕꯨꯠꯀꯤꯗꯣ ꯗꯤꯁꯀꯥꯎꯟ ꯄꯤꯔꯣꯏꯗ꯭ꯔꯣ ꯌꯥꯏ ꯌꯥꯏ ꯑꯗꯨꯗꯤ ꯑꯩꯠ ꯌꯥꯔꯦ ꯌꯥꯏ ꯌꯥꯏ ꯎꯝ ꯎꯝ

ꯍꯣꯏ ꯍꯣꯏ ꯍꯣꯏ ꯍꯣꯏ ꯎꯝ ꯍꯣꯏ ꯍꯣꯏ ꯌꯥꯝ ꯅꯨꯡꯉꯥꯏꯔꯦ ꯎꯝ